ꯍꯂꯣ ꯁꯤ ꯀꯩꯁꯥꯝꯄꯥꯠꯀꯤ ꯌꯃꯤꯂꯦꯟ ꯑꯣꯏꯗꯣꯏꯔꯣ ꯍꯣꯏ ꯑꯆꯥꯄꯣꯠ ꯑꯣꯜꯇ ꯇꯧꯒꯦ ꯇꯧꯖꯕꯅꯦ ꯑꯩꯁꯦ ꯁꯒꯣꯜꯕꯟ ꯃꯩꯅꯣ ꯂꯩꯔꯛꯇꯒꯤ ꯑꯥꯔ ꯀꯦ ꯇꯄꯂꯤ ꯍꯣꯏ ꯆꯤꯀꯟ ꯆꯧ ꯄ꯭ꯂꯦꯠ ꯑꯃ ꯑꯗꯒꯤ ꯆꯤꯀꯟ ꯅꯨꯗꯜ ꯁꯨꯞ ꯑꯃ ꯆꯤꯀꯟ ꯃꯣꯃꯣꯗꯣ ꯄ꯭ꯂꯦꯠ ꯑꯃ ꯀꯤꯝꯕꯥꯞꯀ ꯀꯤꯝꯆꯤꯒ ꯆꯤꯀꯟ ꯔꯣꯜꯗꯣ ꯑꯅꯤ ꯍꯥꯄꯤꯔꯛꯑꯣ ꯎꯝ ꯍꯣꯏ ꯍꯣꯔꯦꯟ ꯑꯗꯣ ꯁꯤꯁꯦ ꯀꯦꯁ ꯑꯣꯟ ꯗꯤꯂꯤꯕꯔꯤ ꯌꯥꯕ ꯅꯠꯇ꯭ꯔꯣ ꯑꯣ ꯍꯣꯏ ꯍꯣꯏ ꯑꯥ ꯂꯥ ꯂꯥꯛꯄꯗ ꯐꯣꯟ ꯇꯧꯕꯤꯔꯛꯑꯣ ꯑꯗꯨꯗꯤ ꯑꯥ ꯊꯝꯖꯔꯒꯦ